ꯀꯃꯨꯅꯦꯂꯤꯖꯝ ꯍꯥꯏꯔꯤꯕ ꯇꯣꯄꯤꯛ ꯑꯁꯤꯗ ꯑꯩꯍꯥꯛꯅ ꯏꯕ ꯄꯥꯝꯖꯩ ꯀꯃꯨꯅꯦꯂꯤꯖꯝ ꯂꯩꯇꯕ ꯁꯦꯀꯨꯂꯔꯤꯖꯝꯁꯦ ꯄ꯭ꯔꯖꯥ ꯃꯌꯥꯝꯗ ꯁꯟꯗꯣꯛꯄ ꯐ꯭ꯔꯤꯗꯝ ꯇꯨ ꯔꯤꯂꯤꯖꯟ ꯑꯁꯤ ꯃꯌꯥꯝꯅ ꯆꯞ ꯃꯥꯟꯅꯅ ꯌꯦꯡꯕ ꯑꯁꯤ ꯁꯣꯁꯥꯏꯇꯤꯗ ꯑꯩꯍꯥꯛꯅ ꯍꯥꯏꯅꯤꯡꯉꯤ ꯐ꯭ꯔꯤꯗꯝ ꯇꯨ ꯔꯤꯂꯤꯖꯟ ꯑꯣꯏꯕ ꯀꯃꯨꯅꯦꯂꯤꯖꯝ ꯂꯩꯇꯕ ꯁꯃꯥꯖ ꯑꯃ ꯑꯣꯏꯍꯟꯅꯤꯡꯉꯤ